ꯍꯣꯏ ꯑꯩꯒꯤ ꯁ꯭ꯀꯨꯜ ꯃꯇꯝꯗ ꯑꯩꯁꯦ ꯑꯩꯅ ꯌꯥꯝ ꯄꯥꯝꯖꯕ ꯚꯥꯔꯠꯀꯤ ꯕꯩꯘ꯭ꯌꯥꯅꯤꯛ ꯑꯃꯒꯤ ꯃꯔꯝꯗ ꯇꯝꯖꯩꯑꯕꯀꯣ ꯑꯗꯨ ꯃꯥꯒꯤ ꯃꯤꯡꯁꯦ ꯑꯦ ꯄꯤ ꯖꯦ ꯑꯕꯗꯨꯜ ꯀꯂꯥꯝ ꯀꯧꯏ ꯃꯍꯥꯛꯀꯤ ꯃꯔꯝꯗ ꯑꯩꯈꯣꯏꯒꯤ ꯁꯣꯁꯦꯜ ꯁꯥꯏꯟꯁꯀꯤ ꯑꯣꯖꯥꯅ ꯌꯥꯝ ꯇꯥꯛꯄꯤꯌꯦꯕꯀꯣ ꯑꯗꯨ ꯃꯇꯝꯗ ꯑꯩꯁꯦ ꯌꯥꯝꯅ ꯄꯥꯝꯖꯈ꯭ꯔꯦ ꯃꯍꯥꯛꯀꯤ ꯋꯥꯔꯤꯅ ꯑꯩꯁꯦ ꯌꯥꯝ ꯏꯟꯁꯄꯥꯌꯔ ꯑꯣꯏꯔꯛꯑꯦ ꯑꯦ ꯄꯤ ꯖꯦ ꯑꯕꯗꯨꯜ ꯀꯂꯥꯝ ꯑꯁꯤ ꯃꯥꯁꯦ ꯁꯥꯎꯠ ꯏꯟꯗꯤꯌꯥꯒꯤ ꯇꯥꯃꯤꯜꯅꯥꯗꯨꯗ ꯄꯣꯛꯈꯤꯕꯅꯦꯕ ꯑꯗꯨꯃꯥꯏꯅ ꯇꯥꯏ ꯑꯩꯁꯦ ꯑꯗꯨꯒ ꯃꯍꯥꯛ ꯑꯁꯦ ꯃꯣꯏꯒꯤ ꯏꯃꯨꯡ ꯑꯁꯦ ꯃꯥ ꯌꯥꯝꯅ ꯂꯥꯏꯔꯕ ꯏꯃꯨꯡꯅꯦ ꯂꯥꯏꯔꯕ ꯏꯃꯨꯡ ꯑꯣꯏꯔꯁꯨ ꯃꯥꯗꯤ ꯍꯣꯠꯅꯕꯗꯤ ꯂꯦꯞꯇꯦ ꯃꯥꯁꯦ ꯂꯥꯏꯔꯤꯛꯇꯤ ꯌꯥꯝ ꯊꯋꯥꯏ ꯌꯥꯎꯕ ꯑꯉꯥꯡꯅꯦ ꯍꯥꯏꯅ ꯇꯥꯔꯛꯑꯦ ꯃꯍꯥꯛ ꯑꯁꯦ ꯃꯥꯒꯤ ꯁ꯭ꯀꯨꯜꯂꯤꯡꯁꯨ ꯃꯥꯒꯤ ꯁ꯭ꯀꯨꯜ ꯃꯇꯝꯗꯁꯨ ꯃꯥꯁꯦ ꯌꯥꯝꯅ ꯍꯣꯠꯅꯕ ꯀꯟꯕ ꯌꯥꯝꯅ ꯑꯣꯕꯤꯗꯦꯟ ꯑꯣꯏꯕ ꯌꯥꯝꯅ ꯑꯣꯖꯥꯁꯤꯡꯒꯤ ꯍꯥꯏꯕ ꯏꯟꯕ ꯁꯥꯇ꯭ꯔ ꯑꯃ ꯑꯣꯏꯔꯝꯃꯦꯕ ꯃꯥꯁꯦ ꯑꯗꯨꯕꯨ ꯃꯥꯒꯤ ꯏꯃꯨꯡꯁꯤꯡꯅ ꯃꯥꯁꯦ ꯄꯥꯛꯅꯗꯤ ꯐꯥꯏꯅꯥꯟꯁꯦꯜꯂꯤꯗꯤ ꯁꯞꯄꯣꯔꯠ ꯇꯧꯕ ꯉꯝꯗꯦ ꯃꯣꯏꯒꯤ ꯏꯃꯨꯡꯁꯤꯡꯁꯦ ꯂꯥꯏꯔꯕ ꯏꯃꯨꯡꯗꯒꯤ ꯍꯧꯔꯛꯄꯅꯤꯅ ꯑꯗꯨꯒ ꯃꯥꯁꯦ ꯌꯥꯝꯅ ꯊꯧꯅꯥ ꯂꯩꯔꯒ ꯍꯣꯠꯅꯔꯒ ꯃꯥꯁꯦ ꯀꯣꯂꯦꯖ ꯐꯥꯎꯕꯗꯤ ꯌꯧꯋꯦꯕ ꯀꯣꯂꯦꯖ ꯃꯥꯒꯤ ꯀꯣꯂꯦꯖ ꯑꯁꯦ ꯑꯟꯅꯥ ꯌꯨꯅꯤꯕꯔꯁꯤꯇꯤꯗ ꯃꯥꯁꯦ ꯑꯦꯔꯣꯃꯦꯇꯤꯀꯦꯜ ꯏꯟꯖꯤꯅꯤꯌꯥꯔꯤꯡ ꯇꯧꯏ ꯑꯗꯣ ꯑꯦꯔꯣꯃꯦꯇꯤꯀꯦꯜ ꯏꯟꯖꯤꯅꯤꯌꯥꯔꯤꯡ ꯇꯧꯕ ꯂꯣꯏꯔꯒ ꯃꯥꯁꯦ ꯄꯥꯏꯂꯠ ꯑꯁꯦ ꯌꯥꯝ ꯄꯥꯝꯖꯕ ꯄꯥꯏꯂꯠꯀꯤ ꯐꯝ ꯑꯁꯦ ꯄꯥꯏꯂꯠꯀꯤ ꯄ꯭ꯔꯣꯐꯦꯁꯟ ꯑꯁꯦ ꯌꯥꯝ ꯄꯥꯝꯖꯔꯝꯈꯤꯌꯦꯕ ꯑꯗꯨ ꯄꯥꯝꯖꯕꯒꯤ ꯃꯔꯝ ꯑꯣꯏꯅ ꯃꯥꯁꯦ ꯏꯟꯇꯔꯚ꯭ꯌꯨ ꯃꯌꯥꯝ ꯆꯠꯂꯦ ꯆꯠꯂꯒ ꯃꯥꯁꯦ ꯂꯥꯏꯕꯛ ꯊꯤꯅ ꯐꯪꯈꯤꯕꯗꯤ ꯂꯩꯇꯦ ꯑꯗꯨꯒꯤ ꯄꯥꯏꯂꯠꯁꯦ ꯃꯥꯁꯦ ꯑꯣꯏꯈꯤꯗ꯭ꯔꯦꯕ ꯄꯥꯏꯂꯠ ꯑꯣꯏꯈꯤꯗ꯭ꯔꯦ ꯃꯥꯒꯤ ꯏꯟꯇꯔꯚ꯭ꯌꯨꯁꯦ ꯄꯥꯁ ꯇꯧꯈꯤꯗ꯭ꯔꯦ ꯑꯗꯨ ꯃꯇꯨꯡꯗ ꯑꯃꯨꯛꯀ ꯃꯥꯁꯦ ꯑꯗꯨ ꯃꯇꯨꯡꯗ ꯑꯃꯨꯛ ꯊꯕꯛ ꯇꯧꯏ ꯑꯗꯨ ꯀꯔꯥꯏꯗ ꯇꯧꯕ꯭ꯔ ꯍꯥꯏꯔꯒ ꯏꯁ꯭ꯔꯣ ꯍꯥꯏꯕ ꯏꯁ꯭ꯔꯣ ꯍꯥꯏꯕ ꯑꯥꯏ ꯑꯦꯁ ꯑꯥꯔ ꯑꯣ ꯑꯗꯨꯒꯤ ꯏꯁ꯭ꯔꯣꯒꯤ ꯃꯐꯝꯗ ꯑꯃꯨꯛꯀ ꯃꯥꯁꯦ ꯊꯕꯛ ꯇꯧꯏ ꯑꯗꯣ ꯊꯕꯛ ꯇꯧꯔꯒ ꯑꯗꯨꯝ ꯍꯣꯠꯅꯔꯒ ꯀꯔꯤ ꯇꯧꯔꯒ ꯃꯥꯁꯦ ꯃꯤꯁꯥꯏꯜ ꯑꯃ ꯂꯣꯟꯁ ꯇꯧꯏꯕ

ꯑꯗꯨꯒ ꯃꯣꯏꯁꯤꯅ ꯄ꯭ꯔꯤꯊꯤꯕꯤꯒꯤ ꯃꯤ ꯃꯌꯥꯝꯁꯤꯡꯅ ꯃꯥꯁꯦ ꯀꯔꯤꯅꯦꯅ ꯈꯪꯅꯕ꯭ꯔ ꯍꯥꯏꯔꯒ ꯃꯥꯁꯦ ꯃꯤꯁꯥꯏꯜ ꯃꯦꯟ ꯑꯣꯐ ꯏꯟꯗꯤꯌꯥ ꯍꯥꯏꯅꯁꯨ ꯈꯪꯅꯩꯌꯦ ꯑꯗꯨ ꯃꯇꯨꯡꯗ ꯃꯍꯥꯛ ꯑꯁꯦ ꯑꯦ ꯄꯤ ꯖꯦ ꯑꯕꯗꯨꯜ ꯀꯂꯥꯝ ꯑꯁꯦ ꯏꯇꯣꯡ ꯇꯣꯡꯉꯥꯜꯂꯦ ꯃꯥꯒꯤ ꯃꯑꯣꯡ ꯃꯇꯧ ꯑꯁꯤ ꯃꯥꯁꯤ ꯌꯥꯝꯅ ꯂꯥꯏꯔꯤꯛꯇ ꯅꯤꯡꯖꯕ ꯌꯥꯝꯅ ꯊꯧꯅꯥ ꯂꯩꯖꯕ ꯍꯣꯠꯅꯕ ꯀꯟꯕ ꯍꯣꯠꯅꯕ ꯂꯦꯞꯇꯕ ꯃꯤ ꯑꯃ ꯃꯔꯝ ꯑꯣꯏꯗꯅ ꯃꯥꯁꯦ ꯃꯥꯒꯤ ꯇꯧꯔꯤꯅ ꯃꯤꯁꯥꯏꯜꯒꯤ ꯂꯣꯟꯁ ꯇꯧꯕꯗꯁꯨ ꯃꯥꯁꯦ ꯃꯥꯏ ꯄꯥꯛꯈ꯭ꯔꯦ ꯑꯗꯨꯅ ꯄ꯭ꯔꯤꯊꯤꯕꯤꯒꯤ ꯕꯩꯘ꯭ꯌꯥꯅꯤꯛ ꯃꯌꯥꯝꯅꯁꯨ ꯃꯥꯁꯦ ꯄꯥꯝꯖꯔꯒ ꯃꯥꯁꯦ ꯃꯤꯁꯥꯏꯜ ꯃꯦꯟ ꯑꯣꯐ ꯏꯟꯗꯤꯌꯥ ꯍꯥꯏꯅꯁꯨ ꯈꯪꯅꯔꯝꯃꯤ ꯑꯗꯨ ꯃꯇꯨꯡꯗ ꯃꯥꯁꯦ ꯚꯥꯔꯠꯀꯤ ꯁꯦꯕꯥ ꯚꯥꯔꯠꯀꯤ ꯃꯤꯁꯤꯡꯒꯤ ꯁꯦꯕꯥ ꯇꯧꯅꯤꯡꯂꯛꯄ ꯃꯔꯝꯗꯨꯅ ꯃꯥꯁꯦ ꯑꯃꯨꯛꯀ ꯄꯣꯂꯤꯇꯤꯛꯁꯔꯣꯝꯗ ꯆꯪꯉꯦ ꯄꯣꯂꯤꯇꯤꯛꯁꯔꯣꯝꯗ ꯆꯪꯉꯂꯒ ꯃꯥꯁꯦ ꯄ꯭ꯔꯁꯤꯗꯦꯟꯠ ꯑꯣꯏꯅꯁꯨ ꯁꯔ ꯑꯣꯏꯈ꯭ꯔꯦ ꯃꯥꯁꯦ ꯄ꯭ꯔꯁꯤꯗꯦꯟꯠ ꯑꯣꯏꯅꯁꯨ ꯀꯥꯈ꯭ꯔꯦ ꯃꯥꯁꯦ ꯄ꯭ꯔꯁꯤꯗꯦꯟꯠ ꯏꯟꯗꯤꯌꯥꯒꯤ ꯄ꯭ꯔꯁꯤꯗꯦꯟꯁꯨ ꯑꯣꯏꯔꯝꯃꯦ ꯃꯥꯅ ꯄ꯭ꯔꯁꯤꯗꯦꯟ ꯑꯣꯏꯕ ꯃꯇꯝꯗꯁꯨ ꯃꯥꯁꯦ ꯚꯥꯔꯠꯀꯤꯗꯃꯛꯇ ꯌꯥꯝꯅ ꯀꯠꯊꯣꯛꯑꯦ ꯑꯗꯨꯒ ꯃꯥꯒꯤ ꯈ꯭ꯋꯥꯏ ꯏꯟꯇꯔꯦꯖꯁꯦ ꯃꯥꯁꯦ ꯏꯖꯨꯀꯦꯁꯟꯔꯣꯝꯗ ꯍꯧꯔꯛꯂꯤꯕ ꯃꯍꯩꯔꯣꯏꯁꯤꯡꯗ ꯒ꯭ꯌꯥꯟ ꯂꯧꯁꯤꯡ ꯍꯦꯟꯅ ꯄꯤꯅꯤꯡꯕ ꯍꯧꯔꯛꯂꯤꯕ ꯃꯍꯩꯔꯣꯏꯁꯤꯡꯒꯤ ꯂꯥꯏꯔꯤꯛ ꯇꯝꯕꯗ ꯃꯥꯁꯦ ꯏꯆꯝ ꯆꯝꯅ ꯇꯝꯗꯕꯤꯗ ꯃꯀꯨꯞ ꯇꯥꯅ ꯀ꯭ꯋꯥꯂꯤꯇꯤ ꯏꯖꯨꯀꯦꯁꯟ ꯄꯤꯅꯤꯡꯕ ꯄ꯭ꯔꯁꯤꯗꯦꯟ ꯑꯃ ꯑꯣꯏꯈꯤ ꯍꯧꯔꯛꯄ ꯑꯉꯥꯡꯁꯤꯡꯗ ꯍꯦꯟꯅ ꯃꯍꯩ ꯂꯩꯕ ꯃꯍꯩ ꯌꯥꯟꯕ ꯁꯥꯇ꯭ꯔ ꯑꯃꯃꯝ ꯑꯣꯏꯍꯟꯅꯤꯡꯈꯤ ꯃꯍꯥꯛ ꯑꯁꯦ ꯑꯗꯨꯅ ꯃꯥꯁꯦ ꯁ꯭ꯀꯨꯜ ꯁ꯭ꯀꯨꯜ ꯃꯌꯥꯝꯗ ꯀꯣꯂꯦꯖ ꯀꯣꯂꯦꯖ ꯃꯌꯥꯝꯗ ꯆꯠꯂꯒ ꯃꯍꯩꯔꯣꯏꯁꯤꯡꯗ ꯊꯧꯅꯥ ꯍꯥꯞꯄꯤꯕ ꯋꯥꯍꯩ ꯋꯥꯍꯩꯅ ꯊꯧꯅꯥ ꯍꯥꯞꯄꯤꯔꯦ ꯍꯥꯏꯔꯒ ꯃꯌꯥꯝꯗ ꯑꯉꯥꯡꯁꯤꯡꯒꯁꯨ ꯎꯟꯅꯕ ꯋꯥꯉꯥꯡꯅꯕꯁꯤ ꯃꯥꯁꯤ ꯃꯍꯥꯛꯅ ꯄ꯭ꯔꯁꯤꯗꯦꯟ ꯑꯣꯏꯔꯤꯉꯩ ꯃꯇꯝꯗ ꯌꯥꯝ ꯇꯧꯈꯤ ꯃꯍꯥꯛꯁꯦ ꯏꯁꯄꯤꯁ ꯃꯌꯥꯝꯁꯨ ꯄꯤꯈꯤ ꯀꯣꯂꯦꯖ ꯃꯌꯥꯝꯗ ꯆꯠꯂꯒ ꯌꯨꯅꯤꯕꯔꯁꯤꯇꯤ ꯃꯌꯥꯝꯗ ꯆꯠꯂꯒ ꯃꯥꯁꯦ ꯋꯥꯍꯩ ꯑꯉꯥꯡꯁꯤꯡꯕꯨ ꯊꯧꯅꯥ ꯍꯥꯞꯄꯒꯤ ꯋꯥꯍꯩ ꯃꯌꯥꯝ ꯉꯥꯡꯍꯜꯂꯒ ꯍꯦꯟꯅ ꯃꯍꯥꯛꯀꯤ ꯄ꯭ꯔꯁꯤꯗꯦꯟ ꯑꯣꯏꯔꯤꯉꯩ ꯃꯇꯝꯗ ꯑꯇꯣꯞ ꯑꯇꯣꯞꯄ ꯑꯥꯏꯇꯦꯝ ꯃꯌꯥꯝꯁꯨ ꯄꯥꯡꯊꯣꯛꯂꯒ ꯃꯥꯁꯦ ꯚꯥꯔꯠ ꯆꯥꯎꯈꯠꯅꯤꯡꯉꯥꯏ ꯃꯍꯩ ꯃꯁꯤꯡꯗ ꯆꯥꯎꯈꯠꯅꯤꯡꯉꯥꯏꯒꯤꯗꯃꯛꯇ ꯃꯥꯁꯦ ꯌꯥꯝ ꯁꯤꯟꯈꯤ ꯑꯗꯨ ꯃꯇꯨꯡꯗ ꯃꯍꯥꯛ ꯑꯁꯦ ꯑꯉꯥꯡꯁꯤꯡꯅꯁꯨ ꯏꯁꯇꯨꯗꯦꯟꯁꯤꯡꯅꯁꯨ ꯑꯗꯨꯛꯀꯤ ꯃꯇꯤꯛ ꯄꯥꯝꯈꯤ ꯃꯍꯥꯛꯀꯤ ꯋꯥꯔꯤꯗꯁꯨ ꯃꯤꯌꯥꯝ ꯏꯟꯁꯄꯥꯏꯌꯔꯠ ꯑꯣꯏꯕ ꯌꯥꯎꯈꯤ ꯃꯍꯥꯛꯀꯤ ꯃꯄꯥꯟꯅ ꯍꯧꯖꯤꯛ ꯍꯧꯖꯤꯛꯃꯛ ꯏꯟꯗꯤꯌꯥꯒꯤ ꯇꯦꯛꯅꯣꯂꯣꯖꯤꯗ ꯆꯥꯎꯈꯠꯄ ꯑꯃꯁꯨꯡ ꯑꯦꯖꯨꯀꯦꯁꯟꯗ ꯌꯥꯝꯅ ꯃꯥꯏ ꯄꯥꯛꯂꯛꯄꯁꯦ ꯃꯍꯥꯛꯀꯤ ꯊꯧꯅꯥꯁꯨ ꯃꯍꯥꯛꯀꯤ ꯀꯟꯇ꯭ꯔꯤꯕ꯭ꯌꯨꯁꯟꯁꯤ ꯌꯥꯎꯏꯅ ꯈꯜꯂꯤ ꯑꯗꯨꯒ ꯃꯍꯥꯛ ꯑꯁꯤ ꯀꯌꯥꯃꯨꯛꯁꯨ ꯍꯣꯠꯅꯕ ꯀꯟꯕ꯭ꯔ ꯍꯥꯏꯕꯁꯦ ꯃꯍꯥꯛꯀꯤ ꯏꯟꯇ꯭ꯔꯕ꯭ꯌꯨ ꯄꯥꯏꯂꯠꯀꯤ ꯏꯟꯇ꯭ꯔꯕ꯭ꯌꯨ ꯆꯠꯄꯗ ꯐꯦꯜ ꯇꯧꯔꯁꯨ ꯑꯗꯨꯗ ꯐꯦꯜ ꯇꯧꯔꯁꯨ ꯑꯃꯔꯣꯝꯗ ꯇꯧꯗꯕ ꯌꯥꯗꯦ ꯍꯥꯏꯅ ꯑꯗꯨꯗ ꯍꯣꯠꯅꯕ ꯂꯦꯞꯇꯕꯤꯗ ꯑꯗꯨꯝ ꯍꯣꯠꯅꯈꯤ ꯑꯗꯨꯒꯤ ꯃꯔꯝꯅ ꯃꯍꯥꯛ ꯑꯁꯤ ꯏꯇꯣꯞ ꯇꯣꯞꯄ ꯄ꯭ꯔꯁꯤꯗꯦꯟ ꯌꯨꯅꯤꯛ ꯑꯣꯏꯕ ꯄ꯭ꯔꯁꯤꯗꯦꯟ ꯑꯃ ꯍꯧꯖꯤꯛꯐꯥꯎꯕ ꯑꯣꯏꯔꯒ ꯂꯩ ꯃꯍꯥꯛ ꯑꯁꯦ ꯁꯤꯜꯂꯣꯡꯗ ꯁꯤꯜꯂꯣꯡꯒꯤ ꯀꯣꯂꯦꯖ ꯑꯃꯗ ꯃꯥꯁꯦ ꯏꯁꯄꯤꯁ ꯄꯤꯕ ꯃꯇꯝꯗ ꯃꯥꯁꯦ ꯋꯥꯟꯊꯔꯒ ꯂꯥꯏꯕꯛ ꯊꯤꯅ ꯂꯩꯈꯤꯗꯕꯅꯤ ꯑꯗꯨꯃꯛꯄꯨ ꯃꯍꯥꯛ ꯂꯩꯈꯤꯗ꯭ꯔꯁꯨ ꯃꯍꯥꯛꯀꯤ ꯋꯥꯍꯩ ꯃꯥꯅ ꯇꯧꯔꯝꯕ ꯊꯕꯛꯁꯤꯡꯗꯤ ꯑꯗꯨꯝ ꯑꯗꯨꯛꯀꯤ ꯃꯇꯤꯛ ꯃꯤꯌꯥꯝꯅꯁꯨ ꯈꯪꯅꯔꯤ ꯑꯗꯨꯒ ꯂꯥꯏꯔꯤꯛꯇꯁꯨ ꯃꯍꯥꯛ ꯃꯍꯥꯛꯀꯤ ꯃꯔꯝꯗꯁꯨ ꯃꯌꯥꯝ ꯌꯥꯎꯏ ꯃꯍꯥꯛꯅ ꯇꯧꯕꯤꯔꯝꯕ ꯃꯍꯥꯛꯅ ꯁꯦꯝꯕꯤꯔꯝꯕ ꯃꯍꯥꯛꯅ ꯃꯍꯥꯛꯀꯤ ꯋꯥꯍꯩ ꯐꯖꯈ꯭ꯔꯕ ꯃꯥꯒꯤ ꯄꯋꯥꯔꯐꯨꯜ ꯑꯣꯏꯔꯕ ꯋꯥꯍꯩ ꯃꯌꯥꯝꯁꯤꯡꯁꯨ ꯍꯧꯖꯤꯛ ꯐꯥꯎꯕ ꯃꯍꯥꯛ ꯂꯩꯈꯤꯗ꯭ꯔꯁꯨ ꯑꯗꯨꯒꯤ ꯋꯥꯍꯩꯁꯤꯡꯗꯤ ꯑꯗꯨꯝ ꯑꯗꯨꯛꯀꯤ ꯃꯇꯤꯛ ꯍꯤꯡꯂꯤ ꯑꯗꯨꯒ ꯑꯩꯅ ꯃꯦꯠꯁꯀꯤ ꯃꯇꯥꯡꯗ ꯑꯪꯀꯒꯤ ꯃꯇꯥꯡꯗ ꯈ꯭ꯋꯥꯏ ꯄꯥꯝꯖꯕꯗꯤ ꯑꯥꯔꯤꯌꯥꯕꯠꯇ ꯀꯣ ꯄ꯭ꯔꯤꯊꯤꯕꯤꯒꯤ ꯑꯇꯣꯞ ꯑꯇꯣꯞꯄ ꯑꯐꯥꯎꯕ ꯃꯌꯥꯝꯁꯤꯡꯅꯁꯨ ꯃꯍꯥꯛ ꯑꯁꯦ ꯄ꯭ꯔꯤꯊꯤꯕꯤꯒꯤ ꯑꯇꯣꯞꯄ ꯁꯥꯏꯟꯇꯤꯁ ꯃꯌꯥꯝꯅꯁꯨ ꯃꯍꯥꯛ ꯑꯁꯦ ꯑꯗꯨꯛꯀꯤ ꯃꯇꯤꯛ ꯏꯀꯥꯏ ꯈꯨꯝꯅꯩ ꯃꯍꯥꯛ ꯑꯁꯤ ꯏꯟꯗꯤꯌꯥꯒꯤ ꯃꯤꯅꯤ ꯃꯍꯥꯛꯅ ꯖꯦꯔꯣ ꯍꯥꯏꯔꯤꯕ ꯅꯝꯕꯔ ꯑꯁꯤ ꯃꯍꯥꯛꯅ ꯗꯤꯁꯀꯕꯔ ꯇꯧꯈꯤꯕꯅꯤ ꯃꯍꯥꯛꯅ ꯁꯦꯝꯈꯤꯕꯅꯤ ꯑꯗꯨꯛꯀꯤ ꯃꯇꯤꯛ ꯑꯇꯣꯞꯄ ꯍꯧꯖꯤꯛ ꯍꯧꯖꯤꯛꯃꯛꯁꯨ ꯖꯦꯔꯣ ꯌꯥꯎꯗ꯭ꯔꯗꯤ ꯑꯩꯈꯣꯏ ꯄ꯭ꯔꯤꯊꯤꯕꯤꯁꯦ ꯖꯤꯔꯣꯒꯤ ꯃꯄꯥꯟꯅ ꯑꯩꯈꯣꯏ ꯑꯩꯈꯣꯏꯁꯦ ꯌꯥꯝ ꯀꯥꯟꯅꯕ ꯐꯪꯉꯦ ꯍꯥꯏꯅ ꯑꯇꯣꯞ ꯑꯇꯣꯞꯄ ꯃꯤꯁꯤꯡꯅꯁꯨ ꯑꯇꯣꯞ ꯑꯇꯣꯞꯄꯒꯤ ꯄ꯭ꯔꯤꯊꯤꯕꯤꯒꯤ ꯁꯥꯏꯟꯇꯤꯁ ꯃꯌꯥꯝꯅꯁꯨ ꯃꯍꯥꯛ ꯑꯁꯦ ꯌꯥꯝꯅ ꯍꯧꯖꯤꯛꯐꯥꯎꯕ ꯔꯦꯁꯄꯦꯛ ꯇꯧꯅꯔꯤꯕꯅꯤ ꯑꯥꯔꯤꯌꯥꯕꯠꯇ ꯍꯥꯏꯅ ꯂꯥꯏꯔꯤꯛ ꯃꯌꯥꯝꯗꯁꯨ ꯃꯥꯒꯤ ꯃꯤꯡ ꯌꯥꯎꯏ ꯑꯗꯨꯒ ꯃꯥꯁꯦ ꯐꯥꯗꯔ ꯑꯣꯐ ꯃꯦꯠꯊꯃꯦꯇꯤꯛꯁ ꯍꯥꯏꯅꯁꯨ ꯈꯪꯅꯩ ꯃꯥꯁꯦ ꯏꯟꯗꯤꯌꯥꯒꯤ ꯃꯤꯅꯤ ꯑꯗꯨꯛꯀꯤ ꯃꯇꯤꯛ ꯚꯥꯔꯠ ꯑꯁꯤ ꯆꯥꯎꯈꯠꯂꯦ ꯍꯥꯏꯕꯁꯤ ꯚꯥꯔꯠꯀꯤ ꯄ꯭ꯔꯤꯊꯤꯕꯤꯒꯤ ꯆꯥꯎꯈꯠꯄꯗ ꯚꯥꯔꯠꯀꯤ ꯀꯟꯇ꯭ꯔꯤꯕ꯭ꯌꯨꯁꯟ ꯌꯥꯎꯏ ꯍꯥꯏꯕꯁꯤ ꯑꯁꯤꯗ ꯈꯪꯕ ꯉꯝꯃꯤ ꯃꯍꯥꯛꯅ ꯀꯔꯤꯒꯨꯝꯕ ꯖꯦꯔꯣ ꯍꯥꯏꯕ ꯑꯁꯤ ꯄꯨꯊꯣꯛꯄꯤꯔꯝꯗꯕ ꯇꯥꯔꯗꯤ ꯃꯍꯥꯛꯅ ꯎꯕꯤꯔꯝꯗꯕ ꯇꯥꯔꯗꯤ ꯍꯧꯖꯤꯛ ꯑꯩꯈꯣꯏ ꯄ꯭ꯔꯤꯊꯤꯕꯤꯁꯦ ꯆꯥꯎꯈꯠꯂꯝꯃꯣꯏ ꯁꯤꯃꯨꯛ ꯆꯥꯎꯈꯠꯄ ꯐꯪꯂꯝꯃꯣꯏ ꯍꯥꯏꯅ ꯊꯥꯖꯩ

ꯃꯥ ꯃꯍꯥꯛ ꯑꯁꯤꯅ ꯖꯤꯔꯣ ꯑꯁꯤ ꯎꯕꯤꯕ ꯄꯨꯊꯣꯛꯄꯤꯕ ꯇꯥꯗ꯭ꯔꯒꯗꯤ ꯑꯩꯈꯣꯏꯒꯤ ꯄ꯭ꯔꯤꯊꯤꯕꯤꯗ ꯍꯧꯖꯤꯛ ꯑꯦꯔꯣꯄ꯭ꯂꯦꯟ ꯄꯥꯏꯔꯤꯕ ꯒꯥꯔꯤ ꯆꯠꯂꯤꯕ ꯑꯇꯣꯞ ꯑꯇꯣꯞꯄ ꯆꯥꯎꯈꯠꯅꯤꯡꯉꯥꯏ ꯇꯧꯔꯤꯕ ꯃꯤꯌꯥꯝꯁꯦ ꯆꯥꯎꯈꯠꯄ ꯐꯪꯂꯣꯏ ꯍꯥꯏꯅ ꯈꯜꯂꯤ ꯑꯗꯨꯒ ꯃꯍꯥꯛ ꯑꯁꯦ ꯈ꯭ꯋꯥꯏꯗꯒꯤ ꯑꯩꯈꯣꯏ ꯆꯥꯎꯊꯣꯛꯅꯤꯡꯉꯥꯏ ꯑꯣꯏꯕꯁꯤꯅ ꯑꯥꯔꯤꯌꯥꯕꯠꯇ ꯍꯥꯏꯔꯤꯕ ꯃꯤ ꯑꯩꯈꯣꯏꯒꯤ ꯖꯦꯔꯣ ꯊꯤꯒꯠꯂꯤꯕ ꯃꯤ ꯑꯁꯤ ꯏꯟꯗꯤꯌꯥꯗꯒꯤꯅꯤ ꯑꯩꯈꯣꯏꯒꯤ ꯚꯥꯔꯠꯇꯒꯤꯅꯤ ꯍꯥꯏꯕꯁꯦ ꯑꯩꯈꯣꯏꯁꯦ ꯌꯥꯝꯅ ꯆꯥꯎꯊꯣꯛꯅꯤꯡꯉꯥꯏ ꯑꯣꯏꯕꯅꯤ ꯑꯩꯈꯣꯏ ꯏꯟꯗꯤꯌꯥꯁꯦ ꯑꯇꯣꯞ ꯑꯇꯣꯞꯄꯁꯨ ꯍꯦꯟꯅ ꯊꯣꯛꯂꯛꯅꯕ ꯇꯧꯁꯤ ꯃꯍꯥꯛꯀꯤ ꯑꯥꯔꯤꯌꯥꯕꯠꯇꯅ ꯖꯦꯔꯣ ꯑꯁꯦ ꯐꯣꯡꯗꯣꯛꯄꯤꯔꯝꯗꯕ ꯇꯥꯔꯗꯤ ꯏꯟꯗꯤꯌꯥꯈꯛꯇ ꯅꯠꯇꯦ ꯑꯇꯣꯞꯄ ꯄ꯭ꯔꯤꯊꯤꯕꯤ ꯑꯇꯣꯞ ꯑꯇꯣꯞꯄ ꯍꯧꯖꯤꯛ ꯆꯥꯎꯈꯠꯂꯤꯕ ꯄ꯭ꯔꯤꯊꯤꯕꯤ ꯃꯌꯥꯝꯁꯨ ꯆꯥꯎꯈꯠꯂꯝꯃꯣꯏ ꯍꯥꯏꯅ ꯊꯥꯖꯩ ꯑꯗꯨꯅ ꯑꯥꯔꯤꯌꯥꯕꯠꯇꯒꯤ ꯄ꯭ꯔꯤꯊꯤꯕꯤ ꯆꯥꯎꯈꯠꯄꯗ ꯑꯥꯔꯤꯌꯥꯕꯠꯇꯒꯤ ꯀꯟꯇ꯭ꯔꯤꯕ꯭ꯌꯨꯁꯟꯁꯨ ꯌꯥꯝ ꯌꯥꯎꯏ ꯍꯥꯏꯅ ꯊꯥꯒꯠꯆꯔꯤ ꯑꯩꯈꯣꯏꯅ ꯍꯧꯖꯤꯛ ꯃꯦꯠꯁ ꯈꯣꯠꯄꯗꯣ ꯅꯠꯇ꯭ꯔꯒ ꯀꯔꯤ ꯀꯔꯤ ꯑꯇꯣꯞꯄ ꯇꯧꯕꯗꯣ ꯌꯨꯝ ꯁꯥꯒꯠꯄꯗ ꯑꯣꯏꯔꯣ ꯅꯠꯇ꯭ꯔꯒ ꯑꯦꯔꯣꯄ꯭ꯂꯦꯟ ꯁꯦꯝꯕꯗ ꯑꯣꯏꯔꯣ ꯔꯣꯛꯀꯦꯠ ꯁꯦꯝꯕꯗ ꯑꯣꯏꯔꯣ ꯊꯥ ꯀꯥꯕꯗ ꯑꯣꯏꯔꯣ ꯍꯤꯗꯥꯛ ꯁꯦꯝꯕꯗ ꯑꯣꯏꯔꯣ ꯖꯦꯔꯣ ꯌꯥꯎꯗꯕ ꯇꯥꯔꯒꯗꯤ ꯑꯗꯨ ꯑꯗꯨ ꯃꯌꯥꯝꯁꯦ ꯉꯝꯗꯦꯅ ꯊꯥꯖꯩ ꯑꯗꯨ ꯑꯗꯨꯁꯦ ꯀꯅꯥꯅ ꯄꯨꯊꯣꯛꯄꯤꯔꯝꯕꯅꯣ ꯍꯥꯏꯔꯒ ꯑꯥꯔꯤꯌꯥꯕꯠꯇꯅ ꯄꯨꯊꯣꯛꯄꯤꯕꯤꯔꯝꯕꯒꯤꯗꯃꯛꯇ ꯑꯩꯈꯣꯏꯁꯦ ꯆꯥꯎꯈꯠꯄ ꯉꯝꯕꯅꯤ ꯑꯗꯨꯒ ꯑꯞꯗꯨꯜ ꯀꯂꯥꯝ ꯑꯞꯗꯨꯜ ꯀꯂꯥꯝꯒꯤ ꯋꯥꯔꯤꯗꯗꯤ ꯑꯩꯈꯣꯏꯅ ꯇꯝꯖꯅꯤꯡꯉꯥꯏ ꯑꯣꯏꯕꯗꯤ ꯃꯍꯥꯛ ꯑꯁꯦ ꯍꯣꯠꯅꯕ ꯂꯦꯞꯇꯦ ꯂꯥꯏꯔꯕ ꯏꯃꯨꯡꯗꯒꯤ ꯂꯥꯛꯀꯦꯔ ꯂꯩꯇꯕ ꯏꯃꯨꯡꯗꯒꯤ ꯂꯥꯛꯀꯦꯔ ꯃꯍꯥꯛ ꯑꯁꯦ ꯍꯣꯠꯅꯕ ꯂꯦꯞꯇꯦ ꯑꯗꯨꯒ ꯃꯍꯥꯛ ꯑꯁꯦ ꯀꯌꯥꯃꯨꯛ ꯐꯦꯜ ꯑꯣꯏꯔꯁꯨ ꯃꯐꯝ ꯑꯃꯗ ꯐꯦꯜ ꯑꯣꯏꯔꯁꯨ ꯑꯃꯗꯗꯤ ꯑꯣꯏꯗꯕꯤꯗ ꯃꯥꯁꯦ ꯒꯤꯞ ꯑꯞ ꯇꯧꯗꯕꯤꯗ ꯍꯣꯠꯅꯩ ꯍꯥꯏꯕꯁꯦ ꯑꯩꯈꯣꯏꯅ ꯈꯪꯕ ꯉꯝꯃꯤ ꯃꯍꯥꯛꯁꯦ ꯌꯥꯝꯅ ꯄꯦꯇ꯭ꯔꯣꯏꯇꯤꯛ ꯑꯣꯏꯕ ꯁꯤꯇꯤꯖꯟ ꯑꯃꯅꯤ ꯃꯍꯥꯛ ꯑꯁꯦ ꯃꯥꯁꯦ ꯄꯣꯂꯤꯇꯤꯛꯁꯇ ꯍꯧꯖꯤꯛꯀꯨꯝꯕ ꯍꯧꯖꯤꯛꯀꯤ ꯃꯇꯝꯗ ꯃꯥꯒꯨꯝꯕ ꯄ꯭ꯔꯁꯤꯗꯦꯟ ꯑꯁꯤ ꯑꯩꯈꯣꯏꯁꯤ ꯗꯔꯀꯥꯔ ꯑꯣꯏ ꯃꯥꯒꯨꯝꯕ ꯑꯃ ꯗꯔꯀꯥꯔ ꯑꯣꯏ ꯄꯦꯇ꯭ꯔꯣꯏꯇꯤꯛ ꯑꯣꯏꯕ ꯄ꯭ꯔꯖꯥ ꯃꯤꯌꯥꯝꯒꯤꯗꯃꯛꯇ ꯈꯟꯕ ꯉꯝꯕ ꯃꯤ ꯑꯗꯨꯃ ꯄ꯭ꯔꯁꯤꯗꯦꯟ ꯑꯣꯏꯕꯁꯦ ꯗꯔꯀꯥꯔ ꯇꯥꯏꯌꯦꯅ ꯈꯟꯖꯩ ꯑꯗꯨꯒ ꯃꯥꯒꯤ ꯍꯣꯠꯅꯕ ꯀꯟꯕꯒꯤ ꯆꯥꯡꯁꯦ ꯃꯥꯒꯤ ꯏꯟꯇ꯭ꯔꯕ꯭ꯌꯨ ꯄꯥꯏꯂꯠꯀꯤ ꯏꯟꯇ꯭ꯔꯕ꯭ꯌꯨ ꯆꯠꯄꯗ ꯊꯠ ꯊꯠ ꯑꯍꯨꯝꯔꯛ ꯃꯔꯤꯔꯛ ꯆꯠꯂꯁꯨ ꯃꯥꯁꯦ ꯉꯝꯗꯦ ꯉꯝꯗ꯭ꯔ ꯑꯗꯨꯁꯦ ꯑꯩꯒꯤ ꯂꯥꯏꯟ ꯅꯠꯇꯦ ꯍꯥꯏꯅ ꯃꯁꯥꯅ ꯈꯪꯂꯒ ꯑꯇꯣꯞꯄꯗ ꯑꯃꯨꯛ ꯑꯗꯨꯃꯥꯏꯅ ꯇꯧꯗꯅ ꯃꯥꯁꯦ ꯑꯣꯏꯔꯛꯄꯅꯤ